ꯃꯥꯅꯦ ꯍꯣꯏ ꯍꯣꯏ ꯌꯥꯏꯑꯦ ꯌꯥꯏꯑꯦ ꯍꯦꯜꯞ ꯇꯧꯒꯦ ꯌꯥꯎꯕ ꯂꯥꯛꯑꯣ ꯎꯝ ꯐꯪꯅꯤ ꯔꯦꯟꯀꯤꯕꯨꯗꯤ ꯑꯗꯨꯝ ꯀꯣꯏꯕ ꯂꯥꯛꯄꯒꯤ ꯁꯤꯔꯣꯏ ꯂꯤꯂꯤ ꯐꯦꯁꯇꯤꯕꯦꯟ ꯌꯥꯎꯕ ꯂꯥꯛꯄꯒꯤ ꯈꯣꯠꯄꯒꯤꯗꯤ ꯑꯗꯨ ꯔꯦꯟꯇꯣ ꯑꯗꯨꯝ ꯃꯌꯥꯝ ꯂꯩ ꯑꯗꯨꯝ ꯂꯩꯑꯦ ꯑꯗꯣ ꯅꯣꯡꯃꯒꯤꯁꯦ ꯋꯥꯟ ꯄꯣꯏꯟ ꯐꯥꯏꯕ ꯑꯣꯏꯕꯁꯨ ꯌꯥꯎꯏ ꯑꯗꯨꯝ ꯇꯨ ꯑꯗꯨꯝ ꯑꯣꯏꯕꯁꯨ ꯌꯥꯎꯏ ꯑꯗꯨꯗꯤ ꯑꯩꯈꯣꯏꯅ ꯔꯦꯟꯇꯣ ꯂꯩꯔꯨꯕꯒꯤꯗꯨꯒꯤ ꯃꯈꯥ ꯄꯣꯜꯂꯦ ꯑꯗꯨꯝ ꯂꯧꯏ ꯑꯗꯨꯃꯥꯏꯅ ꯑꯣ ꯍꯣꯏ ꯍꯣꯏ ꯍꯣꯏ ꯁꯤꯟꯕꯤꯒꯦ ꯁꯤꯟꯕꯤꯒꯦ ꯍꯦꯜꯞ ꯇꯧꯒꯦ ꯂꯥꯛꯑꯣ ꯀꯩꯗꯧꯉꯩ ꯂꯥꯛꯇꯣꯏꯅꯣ ꯍꯣꯏ ꯍꯣꯏ ꯍꯣꯏ ꯌꯥꯏꯑꯦ ꯌꯥꯏꯑꯦ ꯍꯣꯏ ꯍꯣꯏ ꯍꯣꯏ